ꯃꯪꯒꯜꯒ ꯎꯁꯣꯏꯒ ꯎꯇꯤ ꯊꯣꯡꯕꯁꯦ ꯑꯩꯅ ꯈ꯭ꯋꯥꯏꯗꯒꯤ ꯍꯧꯅ ꯄꯥꯝꯖꯕ ꯃꯊꯦꯜ ꯑꯃ ꯅꯤ ꯑꯗꯣ ꯃꯪꯒꯟꯗꯣ ꯎꯁꯣꯏꯗꯨꯒ ꯍꯥꯞꯄꯅꯤ ꯑꯗꯨꯗꯨꯒ ꯀꯨꯀꯔꯗ ꯑꯃꯨꯛꯇꯪ ꯀꯥꯝꯊꯣꯛꯑꯅꯤ ꯀꯥꯝꯊꯣꯛꯑ ꯃꯇꯨꯡꯗ ꯁꯣꯗꯥ ꯕꯥꯏꯒꯞ ꯍꯥꯞꯆꯤꯜꯂꯅꯤ ꯑꯗꯨꯒ ꯑꯇꯣꯞꯄ ꯄꯥꯇ꯭ꯔ ꯑꯃꯗ ꯃꯔꯣꯏ ꯃꯄꯥꯡ ꯃꯥꯏ ꯉꯧꯒꯗꯕ ꯈꯣꯠꯀꯗꯕ ꯃꯌꯥꯝꯗꯣ ꯍꯥꯞꯄꯒ ꯁꯣꯛ ꯇꯧꯁꯤꯜꯂꯅꯤ ꯂꯣꯏꯁꯤꯜꯂꯛꯄꯗ ꯐꯗꯤꯒꯣꯝ ꯈꯔ ꯆꯥꯏꯁꯤꯜꯂꯅꯤ ꯑꯗꯨꯒꯤ ꯃꯍꯥꯎꯗꯤ ꯂꯩꯇ꯭ꯔꯦ